ꯑꯩꯈꯣꯏ ꯈꯠꯅ ꯆꯩꯅꯕꯒꯤꯁꯤ ꯑꯩꯈꯣꯏ ꯏꯃꯨꯡ ꯃꯅꯨꯡꯗ ꯑꯃ ꯊꯣꯛꯈꯤ ꯑꯗꯣ ꯑꯦꯛꯖꯥꯝꯄꯜ ꯑꯣꯏꯅ ꯍꯥꯏꯔꯕꯗ ꯑꯩꯈꯣꯏꯒꯤ ꯑꯍꯜ ꯏꯃꯨꯡꯗꯨꯒꯤ ꯀ꯭ꯂꯕ ꯍꯥꯏꯗꯤ ꯀ꯭ꯂꯕ ꯂꯩꯀꯥꯏꯗꯨꯒꯤ ꯀ꯭ꯂꯕ ꯁꯪꯁꯊꯥꯟ ꯂꯩꯔꯤꯕ ꯃꯌꯥꯝꯗꯨꯅꯕꯨꯗꯤ ꯂꯣꯏꯁꯤꯟꯕꯤ ꯑꯩꯈꯣꯏꯒꯤ ꯏꯃꯨꯡꯗꯨꯗ ꯂꯩꯔꯤꯕ ꯑꯍꯟꯗꯨꯅ ꯃꯣꯏꯅ ꯂꯣꯏꯁꯤꯜꯂꯦ ꯑꯍꯟꯗꯨꯅ ꯃꯣꯏꯒꯤ ꯏꯃꯨꯡꯗꯨꯒꯤ ꯂꯩꯔꯤꯕ ꯃꯣꯏ ꯅꯨꯄꯤ ꯅꯨꯄꯤ ꯑꯅꯤꯗꯨꯒꯤ ꯃꯋꯥ ꯑꯃꯃꯝꯗꯨ ꯀꯧꯁꯤꯜꯂꯒ ꯑꯩꯈꯣꯏ ꯏꯃꯨꯡꯗ ꯂꯩꯔꯤꯕ ꯑꯍꯟꯗꯨꯅ ꯋꯥ ꯉꯥꯡꯉꯦ ꯋꯥ ꯐꯖꯅ ꯍꯥꯏꯔꯦ ꯑꯗꯨꯒ ꯈꯠꯅꯗꯅꯕ ꯃꯣꯏꯒꯤ ꯏꯟꯅꯗꯅꯕ ꯆꯤꯟ ꯇꯥꯟꯅꯔꯤꯗꯨ ꯇꯥꯟꯅꯗꯅꯕ ꯃꯇꯥꯡ ꯑꯗꯨꯗ ꯂꯣꯏꯁꯤꯟꯈꯤꯅꯕ ꯑꯍꯟꯗꯨꯅ ꯑꯗꯨꯝ ꯋꯥ ꯍꯥꯏꯔꯒ ꯂꯣꯏꯁꯤꯟꯕ ꯑꯃ ꯅꯥꯏꯈꯤ ꯑꯗꯨꯏ ꯃꯇꯨꯡꯗ ꯃꯣꯏꯁꯦ ꯈꯠꯅꯈꯤꯕ ꯆꯩꯅꯈꯤꯕ ꯍꯥꯏꯕꯁꯤ ꯁꯨꯃꯥꯏ ꯊꯣꯛꯂꯛꯄꯅꯦ ꯈꯠꯅ ꯆꯩꯈꯤꯕꯁꯦ ꯑꯍꯥꯟꯕꯗ ꯃꯣꯏ ꯄꯩꯁꯥꯒꯤ ꯃꯇꯥꯡꯗꯒꯤ ꯏꯟꯅꯔꯛꯄꯅꯦ ꯄꯩꯁꯥꯒꯤ ꯃꯇꯥꯡ ꯍꯥꯏꯗꯤ ꯃꯣꯏ ꯑꯅꯤꯁꯦ ꯑꯗꯨꯝ ꯊꯥꯔꯨꯝ ꯇꯧꯔꯒ ꯂꯩꯅꯔꯛꯄꯅꯦ ꯅꯍꯥꯟꯗꯒꯤ ꯃꯃꯥꯡꯗꯒꯤ ꯑꯗꯣ ꯊꯥꯔꯨꯝ ꯇꯧꯔ ꯂꯩꯔꯀꯄꯁꯤꯗ ꯑꯃ ꯄꯩꯁꯥ ꯄꯩꯁꯥ ꯇꯣꯜꯂꯤꯕ ꯃꯤꯗꯨꯅ ꯄꯩꯁꯥꯁꯤ ꯄꯤꯌꯨ ꯍꯥꯏꯔꯛꯄ ꯀꯥꯟꯗ ꯑꯃꯗꯨꯅ ꯍꯣꯏ ꯄꯤꯔꯒꯦ ꯍꯥꯏꯕꯅꯤ ꯄꯤꯔꯒꯦ ꯍꯥꯏꯕꯁꯤꯗ ꯀꯌꯥꯝ ꯀꯨꯏꯔꯒꯦ ꯄꯤꯔꯒꯦ ꯍꯥꯏꯔꯛꯏꯁꯦ ꯑꯅꯥ ꯍꯥꯏꯔꯒ ꯑꯗꯨꯝ ꯏꯟꯅꯔꯛꯈꯤꯕꯅꯦ ꯑꯗꯣ ꯄꯤꯗꯕ ꯌꯥꯔꯣꯏ ꯈꯣꯠꯂꯣꯏꯅ ꯏꯟꯅꯔꯛꯄꯗꯒꯤ ꯃꯣꯏꯅꯤꯁꯦ ꯑꯗꯨꯝ ꯆꯤꯟ ꯇꯥꯟꯅꯔꯦ ꯆꯤꯟ ꯇꯥꯟꯅꯔꯒ ꯌꯥꯝꯅ ꯀꯟꯅ ꯂꯥꯎꯅꯗꯅ ꯈꯣꯠꯅꯗꯅ ꯆꯤꯟ ꯇꯥꯟꯅꯩ ꯃꯣꯏꯅꯤꯁꯦ ꯑꯗꯣ ꯈꯠꯕꯃꯛꯇꯤ ꯈꯠꯅꯗꯦ ꯑꯗꯨꯝ ꯂꯥꯎꯅꯕ ꯈꯛꯇꯅꯦ ꯃꯣꯏꯅꯤ ꯂꯥꯎꯅꯔ ꯂꯩꯔꯤꯁꯦ ꯑꯗꯨꯝ ꯐꯨꯅꯕ ꯆꯩꯅꯕ ꯍꯥꯏꯕꯗꯨꯗꯤ ꯑꯣꯏꯈꯤꯗꯦ ꯑꯗꯨ ꯍꯥꯏꯅꯤꯡꯉꯦ